ꯍꯜꯂꯣ ꯃꯥꯅꯦ ꯍꯣꯏ ꯍꯪꯉꯨ ꯌꯥꯅꯤ ꯀꯔꯝꯕ ꯂꯩꯒꯤ ꯃꯇꯥꯡꯗ ꯁꯥꯟꯅꯁꯤꯒꯦ ꯑꯥ ꯑꯥ ꯍꯪꯉꯣ ꯍꯣꯏ ꯍꯣꯏ

ꯊꯝꯕꯥꯜꯗꯣ ꯑꯩꯈꯣꯏꯅ ꯑꯗꯨꯝ ꯇꯞ ꯀꯨꯝꯕ ꯕꯥꯜꯇꯤꯟ ꯈꯔ ꯆꯥꯎꯕ ꯑꯣꯏꯔꯁꯨ ꯌꯥꯏꯀꯣ ꯑꯗꯨꯝꯕꯗ ꯑꯗꯨꯝ ꯊꯥ ꯌꯥꯏ ꯃꯈꯥꯗꯣ ꯂꯩꯄꯥꯛ ꯈꯔ ꯍꯥꯞꯄꯤꯔꯅꯤ ꯑꯗꯨꯒ ꯃꯊꯛꯇ ꯏꯁꯤꯡ ꯇꯧꯔꯒ ꯑꯗꯨꯝ ꯊꯥ ꯌꯥꯏ ꯑꯗꯨꯒ ꯃꯥꯒꯤ ꯀꯥꯟꯅꯕꯁꯤꯅ ꯊꯝꯕꯥꯜ ꯁꯥꯠꯂ ꯃꯇꯨꯡ ꯃꯥꯏ ꯃꯅꯥꯗꯣ ꯑꯗꯨ ꯑꯩꯈꯣꯏꯅ ꯀꯪꯍꯜꯂꯒ ꯑꯗꯨꯏ ꯀꯩꯅꯣꯗꯣ ꯐꯨꯠꯂꯒ ꯃꯍꯤꯗꯨ ꯊꯛ ꯌꯥꯝ ꯐꯕꯅꯦꯕ ꯑꯗꯨ ꯑꯗꯨꯒ ꯃꯥꯏ ꯀꯩꯅꯣꯁꯨ ꯄꯥꯜꯂꯛꯂꯒ ꯊꯝꯕꯧꯗꯨꯁꯨ ꯆꯥ ꯌꯥꯏꯗꯅ ꯀꯥꯟꯅꯕ ꯍꯥꯏꯕꯨ ꯎꯝ ꯑꯣꯔꯀꯤꯠꯇꯤ ꯑꯗꯨꯝ ꯎꯗ ꯑꯩꯈꯣꯏꯅ ꯀꯩꯅꯣꯗꯣ ꯌꯨꯕꯤꯒꯤ ꯃꯀꯨꯗꯣ ꯑꯗꯨꯗ ꯇꯧꯔꯒ ꯌꯥꯜꯂꯒ ꯇꯧꯔ ꯑꯗꯨꯝ ꯊꯥ ꯌꯥꯕꯅꯤ ꯃꯣꯏꯗꯤ ꯑꯇꯩꯗꯤ ꯂꯩꯔꯤꯕ꯭ꯔꯥ ꯂꯩ ꯀꯔꯤ ꯀꯔꯤ ꯂꯩ ꯎꯝ ꯊꯔꯣ ꯊꯔꯣꯁꯨ ꯑꯗꯨꯝ ꯊꯝꯕꯥꯜ ꯊꯥꯔꯤꯗꯣ ꯑꯗꯨꯒ ꯆꯞ ꯃꯥꯟꯅꯩ ꯑꯗꯨꯃꯥꯏꯅ ꯑꯗꯨꯝ ꯊꯥꯗꯣꯏꯅꯦ ꯊꯥꯔꯣꯁꯨ ꯑꯩꯈꯣꯏꯅ ꯗꯥꯂꯤꯌꯥꯗꯨꯅꯅꯦ ꯑꯗꯨꯝ ꯒꯝꯂꯥ ꯃꯆꯥ ꯑꯃꯗ ꯊꯥꯔꯁꯨ ꯌꯥꯏ ꯑꯗꯣ ꯑꯩꯈꯣꯏꯅ ꯑꯃ ꯃꯄꯥꯟꯗꯣ ꯆꯥꯎꯍꯟꯒꯦ ꯍꯥꯏꯔꯒꯅ ꯃꯈꯥꯗ ꯇꯧꯔꯒ ꯊꯥꯔꯣ ꯂꯩꯕꯥꯛꯇ ꯑꯗꯣ ꯃꯣꯏ ꯂꯩ ꯌꯣꯟꯐꯝꯗꯒꯤ ꯃꯣꯏ ꯀꯩꯅꯣꯗꯣ ꯀꯝꯄꯣꯁꯀꯨꯝꯕꯗꯣ ꯑꯗꯨ ꯈꯔ ꯑꯗꯨꯝ ꯍꯥꯞꯄꯤꯌꯣ ꯂꯩꯗꯨ ꯐꯅꯕ ꯑꯥ ꯑꯩꯈꯣꯏꯅ ꯆꯥꯡ ꯅꯥꯏꯅꯅꯦ ꯏꯁꯤꯡꯒꯨꯝꯕꯗꯨ ꯆꯥꯡ ꯅꯥꯏꯅ ꯑꯌꯨꯛꯀ ꯅꯨꯃꯤꯗꯥꯡ ꯋꯥꯏꯔꯝꯒꯨꯝꯕꯗꯣ ꯐꯖꯅ ꯆꯥꯏꯕꯤꯕ ꯑꯗꯩ ꯅꯨꯡꯁꯥꯒꯨꯝꯕ ꯐꯖꯅ ꯐꯪꯍꯟꯕ ꯑꯗꯨꯃꯥꯏꯅ ꯈꯔ ꯇꯧꯕꯤꯌꯣ ꯍꯣꯏ ꯁꯅꯥꯔꯩꯁꯨ ꯑꯗꯨꯝ ꯆꯞ ꯃꯥꯟꯅꯩꯗ ꯀꯩꯅꯣ ꯑꯗꯨꯃꯥꯏꯅ ꯗꯥꯂꯤꯌꯥ ꯇꯧꯔꯤꯗꯣ ꯑꯗꯨ ꯆꯞ ꯃꯥꯟꯅꯩ ꯎꯝ ꯎꯝ ꯔꯣꯁꯇꯨꯗꯤ ꯑꯗꯨꯝ ꯃꯁꯥꯒꯨꯝꯕꯗꯩꯁꯨ ꯊꯥꯔꯁꯨ ꯌꯥꯏ ꯑꯗꯨꯒ ꯃꯥꯒꯤ ꯃꯈꯣꯡꯒꯨꯝꯕꯗꯣ ꯈꯔꯁꯨꯝ ꯆꯣꯠ ꯆꯣꯠ ꯂꯥꯎꯍꯟꯗꯕ ꯃꯣꯏꯗꯤ ꯑꯥ ꯑꯥ